ꯑꯩꯈꯣꯏꯒꯤ ꯈꯨꯡꯒꯪꯗ ꯈꯣꯡ ꯍꯥꯝꯕ ꯌꯥꯗꯕꯗꯒꯤ ꯐꯅꯕ ꯑꯍꯥꯟꯕꯗ ꯈꯣꯡꯍꯥꯝꯄꯦꯠ ꯃꯣꯔꯣꯛ ꯈꯔ ꯁꯥꯔꯞꯅ ꯃꯦꯠꯂꯒ ꯈꯣꯡꯍꯥꯝꯄꯦꯠ ꯀꯣꯠꯂꯒ ꯆꯥꯕ ꯐꯩ ꯑꯅꯤꯁꯨꯕꯗ ꯏꯁꯤꯡ ꯂꯨꯝꯕꯨ ꯂꯨꯝꯕꯨ ꯁꯥꯕꯗ ꯍꯩꯃꯥꯡ ꯇꯤꯡꯉꯒ ꯃꯣꯔꯣꯛ ꯈꯤꯇꯪ ꯁꯥꯔꯞꯅ ꯍꯥꯞꯄꯒ ꯊꯛꯄꯁꯨ ꯐꯩ ꯑꯍꯨꯝꯁꯨꯕꯗ ꯇꯤꯡꯊꯧ ꯃꯇꯣꯟ ꯑꯍꯨꯝ ꯃꯔꯤ ꯅꯣꯡꯃꯥꯡꯈꯥ ꯃꯇꯣꯟ ꯑꯍꯨꯝ ꯃꯔꯤ ꯊꯨꯝ ꯈꯔꯒ ꯌꯥꯟꯁꯤꯟꯅꯔꯒ ꯈꯨꯕꯥꯛꯇ ꯇꯣꯏꯅ ꯃꯦꯠꯈꯥꯏꯔꯒ ꯃꯅꯤꯡ ꯊꯣꯡꯗ ꯍꯥꯞꯆꯤꯟꯕꯗꯁꯨ ꯈꯣꯡ ꯍꯥꯝꯕ ꯌꯥꯍꯜꯂꯤ